ꯀꯣ ꯑꯩꯅ ꯇꯁꯦꯡꯅ ꯑꯩꯈꯣꯏꯒꯤ ꯌꯥꯝꯅ ꯊꯥꯖꯗꯅ ꯉꯥ ꯑꯆꯧꯕ ꯑꯃ ꯐꯥꯈꯤꯕ ꯂꯩꯑꯦꯕ ꯑꯗꯣ ꯑꯩꯅ ꯐꯥꯔꯤꯕ ꯉꯥꯗꯨꯅ ꯄꯣꯔꯣꯝꯅꯦꯕꯀꯣ ꯑꯗꯣ ꯑꯩꯈꯣꯏꯒꯤ ꯀꯩ ꯍꯥꯏꯅꯤ ꯑꯩꯅ ꯐꯥꯕ ꯉꯥꯗꯣ ꯐꯥꯕ ꯃꯇꯝꯗꯀꯣ ꯑꯩꯉꯣꯟꯗ ꯌꯥꯝꯅ ꯅꯨꯡꯉꯥꯏꯕ ꯑꯃ ꯀꯩ ꯍꯥꯏꯅꯤ ꯌꯥꯝ ꯐꯥꯎꯈꯤ ꯍꯥꯏꯇꯔꯦ ꯄꯣꯔꯣꯝ ꯄꯣꯔꯣꯝ ꯑꯆꯧꯕꯗꯣ ꯐꯥꯕ ꯃꯇꯝꯗ ꯑꯩꯉꯣꯟꯗ ꯌꯥꯝꯅ ꯅꯨꯡꯉꯥꯏꯖꯕ ꯑꯃ ꯑꯩꯉꯣꯟꯗ ꯐꯥꯎꯈꯤꯕ ꯑꯗꯣ ꯉꯥ ꯐꯥꯕꯁꯦ ꯄꯣꯔꯣꯝ ꯐꯥꯕꯁꯦ ꯁꯨꯃꯥꯏꯅ ꯇꯧꯕꯅꯤ ꯍꯥꯏꯗꯤ ꯂꯧ ꯁꯤꯡ ꯃꯇꯝꯁꯨ ꯑꯣꯏꯕ ꯑꯗꯨꯗꯨꯒ ꯑꯩꯈꯣꯏꯒꯤ ꯌꯨꯝꯁꯤꯒ ꯑꯩꯈꯣꯏꯒꯤ ꯄꯥꯠꯁꯤꯒ ꯅꯛꯅꯩꯑꯦꯕꯀꯣ ꯑꯗꯨꯒ ꯌꯨꯝꯗꯒꯤ ꯄꯥꯠꯇꯣ ꯆꯠꯄꯒꯤ ꯅꯀꯥꯟꯗ ꯑꯩꯈꯣꯏꯒꯤ ꯄꯥꯠꯇꯨꯒꯤ ꯍꯥꯏꯗꯤ ꯍꯦꯛ ꯃꯈꯥꯗ ꯍꯥꯏꯇꯔꯦꯀꯣ ꯄꯥꯠꯇꯨꯅ ꯑꯁꯣꯝ ꯋꯥꯡꯃ ꯑꯣꯏꯗꯣꯏꯅꯦ ꯄꯥꯜꯂꯤꯒꯤ ꯋꯥꯡꯃ ꯑꯣꯏꯗꯣꯏꯅꯦ ꯄꯂꯤꯒꯤ ꯁꯣꯝ ꯅꯥꯀꯥꯟꯗꯅ ꯑꯩꯈꯣꯏꯒꯤ ꯂꯕꯨꯛ ꯂꯩꯑꯦꯕ ꯑꯩꯅ ꯆꯥ ꯊꯤꯟꯕ ꯆꯠꯄꯅꯦ ꯆꯥ ꯊꯤꯟꯕ ꯆꯠꯄ ꯀꯥꯟꯁꯤꯗ ꯑꯩꯈꯣꯏꯒꯤ ꯅꯣꯡꯁꯨ ꯑꯌꯨꯛ ꯉꯟꯅ ꯑꯩꯈꯣꯏꯔꯣꯝꯗꯗꯤ ꯑꯌꯨꯛꯁꯦ ꯑꯗꯨꯝ ꯂꯧ ꯀꯨꯝꯅꯩꯑꯦꯕꯀꯣ ꯑꯌꯨꯛ ꯑꯉꯟꯕꯗ ꯑꯌꯨꯛ ꯑꯉꯥꯡꯕ ꯄꯨꯡ ꯇꯔꯨꯛ ꯃꯈꯥꯏ ꯇꯔꯦꯠ ꯇꯥꯕ ꯑꯗꯨꯋꯥꯏꯗ ꯑꯩꯅ ꯆꯥ ꯄꯤꯕ ꯆꯠꯄꯅꯦꯕ ꯑꯗꯨ ꯆꯠꯄ ꯃꯇꯝꯁꯤꯗ ꯑꯩꯈꯣꯏꯒꯤ ꯑꯩꯅ ꯁꯨꯝ ꯂꯥꯛꯄ ꯂꯝꯕꯤꯁꯤꯗ ꯑꯩꯈꯣꯏꯒꯤ ꯄꯣꯔꯣꯝꯁꯦ ꯂꯩꯔꯝꯕ ꯍꯥꯏꯇꯔꯦꯀꯣ ꯄꯥꯜꯂꯤ ꯃꯊꯛꯁꯤꯗ ꯄꯥꯜꯂꯤ ꯃꯊꯛꯁꯤꯗ ꯄꯣꯔꯣꯝꯁꯦ ꯂꯩꯕ ꯀꯟꯗ ꯑꯩꯁꯦ ꯑꯍꯥꯟꯕꯗ ꯊꯥꯖꯗꯦꯕ ꯁꯤꯕꯨ ꯉꯥ ꯑꯣꯏꯔꯤꯔ ꯀꯔꯤꯅꯣ ꯍꯥꯏꯗꯤ ꯉꯥꯗꯣ ꯄꯣꯔꯣꯝꯅꯤ ꯃꯨꯒꯥ ꯃꯨꯔꯦ ꯇꯧꯕꯗꯨꯗ ꯉꯥꯔ ꯂꯤꯟꯂꯅ ꯑꯩꯉꯣꯟꯗꯁꯨ ꯆꯤꯡꯅꯕ ꯑꯃ ꯐꯥꯎꯍꯟꯂꯦꯗꯅ ꯑꯩꯁꯦ ꯍꯥꯏꯐꯦꯠ ꯃꯨꯟꯅ ꯌꯦꯡꯉꯀꯥꯟꯗ ꯄꯣꯔꯣꯝ ꯑꯣꯏꯔꯝꯕꯅꯦꯃꯤ ꯑꯗꯨ ꯑꯣꯏꯔꯝꯕ ꯀꯥꯟꯗꯨꯗ ꯑꯩꯅ ꯄꯨꯔꯤꯕ ꯄꯣꯠꯇꯣ ꯆꯥ ꯑꯗꯨꯒ ꯃꯣꯏꯅ ꯆꯥꯅꯕ ꯇꯟ ꯅꯨꯡ ꯄꯨꯕꯗꯣ ꯑꯩꯁꯦ ꯅꯥꯀꯟꯗ ꯊꯝꯃꯦ ꯊꯝꯃꯒ ꯑꯩꯁꯤꯅ ꯄꯣꯔꯣꯝꯁꯦ ꯐꯥꯅꯕ ꯑꯩꯅ ꯇꯞꯅ ꯇꯞꯅ ꯆꯠꯄꯀꯥꯟꯗ ꯃꯁꯦ ꯄꯣꯔꯣꯝꯅꯤꯅ ꯍꯥꯏꯗꯤ ꯃꯁꯥꯗꯨꯁꯨ ꯀꯟꯕꯅꯤꯅ ꯈꯔ ꯆꯣꯡ ꯈꯣꯠꯇꯅ ꯇꯧꯕꯁꯤꯗ ꯑꯩꯅ ꯍꯥꯏꯗꯤ ꯏꯁꯤꯡꯔꯣꯝꯗ ꯆꯣꯡꯊꯈꯤꯗ꯭ꯔ ꯍꯥꯏꯗꯤ ꯑꯩꯅ ꯐꯥꯍꯧꯕ ꯐꯪꯉꯥꯔꯣꯏꯗ꯭ꯔꯥꯅ ꯄꯥꯈꯠꯇꯅ ꯑꯩꯅ ꯆꯦꯟꯁꯤꯜꯂꯒ ꯉꯥꯗꯣ ꯐꯥꯅꯕ ꯍꯣꯠꯅꯕꯁꯤꯗꯀꯣ ꯏꯁꯁꯤꯁꯨ ꯂꯩꯈꯣꯝ ꯈꯔ ꯑꯗꯨꯝ ꯇꯩꯔꯦ ꯈꯔ ꯆꯣꯠꯂꯦ ꯀꯣ ꯑꯗꯨꯒ ꯄꯣꯔꯣꯝꯗꯨꯁꯨ ꯍꯥꯏꯗꯤ ꯅꯥꯡꯉꯦꯕ ꯃꯁꯥꯗꯣ ꯅꯥꯟꯕꯅꯤꯅ ꯁꯤꯠ ꯁꯤꯠ ꯅꯥꯟꯊꯣꯛꯑꯦꯕ ꯑꯗꯣ ꯅꯥꯟꯊꯣꯛꯑꯦ ꯅꯥꯟꯊꯣꯛꯑꯒꯁꯨ ꯉꯁꯥꯏꯒꯤ ꯑꯩꯅ ꯐꯤ ꯌꯥꯟꯕꯗꯨꯅ ꯐꯤꯗꯨꯅ ꯇꯧꯔꯒ ꯅꯥꯟꯗꯅꯕꯅ ꯅꯝꯐꯨ ꯁꯥꯐꯨꯗ ꯇꯧꯔꯒ ꯅꯝꯃꯒ ꯅꯝꯗꯅꯗꯤ ꯐꯥꯍꯧꯔꯦ ꯉꯥ ꯐꯥꯕꯗꯣ ꯍꯥꯏꯗꯤ ꯉꯥꯇꯪꯗꯨꯗꯗꯤ ꯌꯥꯝꯅ ꯅꯣꯛꯅꯤꯡꯕ ꯍꯥꯏꯇꯔꯦꯀꯣ ꯍꯥꯏꯗꯤ ꯅꯣꯛꯅꯤꯡꯕ ꯈꯣꯠꯅꯤꯡꯕ ꯍꯥꯏꯕꯗꯤ ꯉꯥꯗꯣ ꯐꯥꯕ ꯂꯣꯏꯔꯒ ꯑꯩꯉꯣꯟꯗ ꯅꯣꯛꯅꯤꯡꯕ ꯑꯃ ꯐꯥꯎꯋꯦꯕ ꯍꯥꯏꯗꯤ ꯑꯩꯅ ꯉꯥꯗꯣ ꯐꯥꯅꯕ ꯍꯣꯠꯅꯕꯗ ꯇꯧꯔꯤꯕ ꯑꯩꯒꯤ ꯑꯦꯛꯁꯟꯗꯣ ꯌꯥꯝ ꯅꯣꯛꯅꯤꯡꯕ ꯍꯥꯏꯇꯥꯔꯦ